ꯑꯩꯅ ꯏꯕꯒꯤ ꯊꯧꯑꯣꯡ ꯑꯁꯤ ꯑꯁꯨꯝꯅ ꯁꯦꯝꯗꯣꯛꯏ ꯃꯗꯨꯗꯤ ꯑꯍꯥꯟꯕꯗ ꯑꯩꯅ ꯏꯒꯗꯕ ꯄꯣꯏꯟ꯭ꯠꯁꯤꯡꯁꯦ ꯍꯥꯟꯅ ꯁꯦꯝꯗꯣꯛꯏ ꯑꯥꯎ꯭ꯠꯂꯥꯏꯟ ꯑꯃ ꯁꯦꯝꯃꯤ ꯑꯗꯨ ꯁꯤ ꯁꯦꯝꯃꯕ ꯃꯇꯨꯡꯗ ꯑꯩ ꯐꯥꯔ꯭ꯁꯠ ꯗ꯭ꯔꯥꯐ ꯑꯃ ꯏ ꯑꯗꯨꯒ ꯐꯥꯔ꯭ꯁꯠ ꯗ꯭ꯔꯥꯐꯇꯨꯗ ꯑꯩ ꯑꯃꯨꯔꯛꯇꯒꯤ ꯍꯦꯟꯅ ꯔꯤꯚꯥꯏ꯭ꯁ ꯇꯧꯗꯦ ꯃꯔꯝꯗꯤ ꯑꯃꯨꯛ ꯔꯤꯚꯥꯏ꯭ꯁ ꯇꯧꯕ ꯃꯇꯝꯗ ꯑꯥꯉꯣꯟꯗ ꯃꯥꯟꯅꯗꯕ ꯋꯥꯈꯜ ꯑꯃꯃꯨꯛ ꯂꯥꯛꯄ ꯌꯥꯏ ꯍꯥꯏꯗꯨꯅ ꯑꯩꯅ ꯑꯍꯥꯟꯕ ꯏꯈ꯭ꯔꯤꯕ ꯑꯗꯨꯗ ꯑꯃꯨꯛꯇꯪ ꯑꯩ ꯍꯟꯅ ꯌꯦꯡꯈꯠꯜ ꯌꯦꯡꯉꯒ ꯑꯩ ꯏꯤ ꯑꯗꯨꯒ ꯑꯩꯅ ꯃꯁꯤꯒꯤ ꯇꯧꯕ ꯃꯇꯝꯁꯤꯗ ꯑꯩꯅ ꯀꯩꯒꯨꯝꯕ ꯑꯃ ꯏꯕ ꯃꯇꯝꯗ ꯀꯅꯥꯒꯤꯁꯨ ꯃꯇꯦꯡ ꯂꯧꯗꯦ ꯑꯩꯒꯤ ꯋꯥꯈꯜꯗ ꯂꯥꯛꯄ ꯑꯩꯅ ꯁꯦꯝꯅꯤꯡꯕ ꯑꯩꯅ ꯏꯅꯤꯡꯕ ꯃꯑꯣꯡꯗꯨꯗ ꯏ